ꯑꯩꯒꯤ ꯅꯦꯒꯦꯇꯤꯞ ꯑꯦꯛꯁꯄ꯭ꯔꯤꯑꯦꯟꯁ ꯍꯥꯏꯔꯒꯗꯤ ꯑꯩꯅ ꯉꯁꯥꯏ ꯂꯩꯖꯒꯤꯕ ꯄꯔꯗꯛ ꯑꯗꯨ ꯆꯥꯔꯖꯔꯅꯤ ꯆꯥꯔꯖꯔ ꯑꯗꯨ ꯊꯥ ꯑꯃ ꯐꯥꯔꯛꯄꯒ ꯃꯣꯕꯥꯏꯜ ꯆꯪꯗꯕ ꯆꯥꯔꯁ ꯆꯪꯗꯕ ꯑꯗꯨꯒꯨꯝꯕ ꯄ꯭ꯔꯣꯕ꯭ꯂꯦꯝ ꯈꯔ ꯃꯥꯌꯣꯛꯅꯩ ꯑꯗꯨꯅ ꯃꯔꯝ ꯑꯣꯏꯔꯒ ꯑꯩ ꯃꯁꯤ ꯅꯨꯡꯉꯥꯏꯖꯗꯕ ꯈꯔ ꯐꯥꯎꯏ